ꯍꯂꯣ ꯁꯤ ꯁꯥꯔ ꯄ꯭ꯔꯤꯟꯁꯤꯄꯥꯜ ꯑꯣꯏꯗꯣꯏ ꯅꯠꯇ꯭ꯔꯣ ꯁꯥꯔ ꯑꯗꯣ ꯑꯩ ꯑꯩꯅ ꯐꯣꯟ ꯇꯧꯖꯔꯛꯏꯁꯦ ꯑꯩꯅ ꯍꯟꯗꯛ ꯁ꯭ꯀꯨꯜ ꯂꯦꯞꯈꯤꯕꯗꯣ ꯑꯗꯨꯒꯤ ꯈꯤꯇꯪ ꯍꯥꯏꯖꯔꯛꯀꯦ ꯇꯧꯅꯤꯗ ꯁ꯭ꯀꯨꯜ ꯍꯞꯇꯥ ꯑꯃ ꯍꯦꯟꯅ ꯑꯗꯨꯝ ꯂꯦꯞꯈ꯭ꯔꯦ

ꯑꯩꯁꯦ ꯏꯁꯥ ꯉꯝꯗꯕ ꯑꯗꯨꯒꯤ ꯁꯥꯔ ꯗꯣꯛꯇꯔꯗ ꯀꯩꯅꯣ ꯑꯦꯗꯃꯤꯠ ꯇꯧꯔ ꯂꯩꯔꯨꯕ ꯑꯥ ꯐꯤꯕꯔ ꯇꯧꯕ ꯐꯤꯕꯔ ꯑꯥ ꯍꯧꯖꯤꯛꯁꯦ ꯁꯥꯔ ꯈꯤꯇꯪ ꯗꯤꯕ꯭ꯂꯞ ꯇꯧꯔꯛꯄ ꯎꯝ ꯎꯝ ꯎꯝ

ꯍꯣꯁꯄꯤꯇꯥꯜꯗ ꯂꯩꯕꯒꯤ ꯆꯦ ꯆꯥꯡꯗꯣ ꯀꯩꯅꯣ ꯇꯧꯗꯣꯏꯔꯥꯕ ꯁꯥꯔ ꯑꯥ ꯁꯥꯔ ꯑꯗꯨ ꯑꯩꯅ ꯁꯤꯗꯒꯤ ꯑꯃꯨꯛ ꯃꯈꯥ ꯇꯥꯅ ꯂꯦꯞꯄꯛꯑꯗꯤ ꯑꯃꯨꯛ ꯀꯃꯥꯏꯅ ꯇꯧꯅꯤ ꯑꯗꯨꯗꯪꯒ ꯈꯪꯅꯤꯡꯕ ꯐꯥꯏꯟ ꯑꯣꯏ ꯂꯥꯛꯑꯅꯤꯌꯦ ꯑꯗꯨꯗꯤ ꯁꯥꯔ ꯂꯨꯄꯥ ꯀꯌꯥꯃꯨꯛ ꯑꯣꯏꯗꯣꯏꯅꯣ ꯑꯝꯇ ꯍꯥꯏꯕꯤꯔꯛꯄ ꯌꯥꯒꯗ꯭ꯔꯥ ꯑꯥ ꯑꯗꯣ ꯑꯩꯅ ꯅꯍꯥꯟꯗꯒꯤ ꯀꯩꯅꯣ ꯁ꯭ꯀꯨꯜ ꯂꯦꯞꯄꯤꯉꯥꯏ ꯌꯥꯎꯍꯧꯗꯕꯗꯣ ꯑꯗꯣ ꯄꯩꯁꯥꯗꯣ ꯊꯤꯔꯀꯥꯟꯗ ꯑꯃꯨꯛ ꯀꯩꯅꯣ ꯇꯧ ꯌꯥꯒꯗ꯭ꯔꯥ ꯍꯜꯍꯟꯕ ꯌꯥꯒ꯭ꯔꯥ ꯑꯗꯨꯃꯥꯏꯅ ꯑꯥ ꯎꯝ ꯎꯝ ꯑꯗꯨꯗꯤ ꯑꯦꯛꯖꯥꯝ ꯀꯩꯀꯥꯅ ꯑꯃꯨꯛ ꯀꯩꯅꯣ ꯑꯥ ꯎꯝ ꯑꯥ ꯍꯣꯏ ꯑꯥ ꯍꯣꯏ ꯁꯥꯔ ꯍꯣꯏ ꯁꯥꯔ ꯑꯥ ꯎꯝ ꯁꯥꯔ ꯑꯗꯨ ꯀꯩꯅꯣ ꯉꯁꯥꯏ ꯑꯩꯅ ꯅꯥꯕꯒꯤ ꯍꯥꯏꯕꯗꯣ ꯑꯗꯨꯗꯣ ꯐꯤꯕꯝ ꯑꯃꯨꯛ ꯁꯣꯛꯆꯤꯜꯂꯛꯑꯗꯤꯀꯣ ꯃꯈꯥ ꯇꯥꯅ ꯂꯦꯞꯈꯤꯕ ꯌꯥꯏꯌꯦꯕ ꯍꯥꯏꯗꯤ ꯇꯝꯕ ꯉꯝꯗꯦꯕꯀꯣ ꯗꯣꯛꯇꯔꯒꯩꯅꯁꯨ ꯗꯥꯏꯔꯦꯛ ꯍꯥꯏꯗꯦꯕ ꯑꯗꯨꯅ ꯃꯈꯥ ꯇꯥꯅ ꯂꯦꯞꯄꯁꯨ ꯌꯥꯏ ꯍꯥꯏꯖꯅꯤꯡꯉꯤꯕ ꯑꯥ

ꯑꯥ

ꯁꯥꯔ ꯑꯗꯨ ꯑꯩꯒꯤ ꯀꯩꯅꯣ ꯏꯃꯥ ꯕꯕꯥꯗꯤ ꯂꯩꯇ꯭ꯔꯦꯕꯀꯣ ꯑꯗꯣ ꯑꯩꯒꯤ ꯒꯥꯔꯗꯤꯌꯟꯁꯤꯡ ꯄꯨꯔꯒ ꯂꯥꯛꯄ ꯌꯥꯒꯗ꯭ꯔꯅ

ꯑꯦ ꯑꯗꯗꯨꯤ ꯑꯃꯨꯛ ꯊꯝꯖꯔꯒꯦ ꯁꯥꯔ ꯍꯣꯏ ꯑꯩ ꯀ꯭ꯂꯥꯁ ꯀꯩꯅꯣ ꯇꯦꯟ ꯇꯦꯟ ꯀꯥꯏꯅꯦꯕ ꯍꯧꯖꯤꯛ ꯑꯥ ꯆꯠꯂꯦ ꯁꯥꯔ ꯎꯝ ꯎꯝ ꯑꯥ ꯍꯣꯏ ꯁꯥꯔ ꯊꯝꯃꯦꯀꯣ ꯁꯥꯔ ꯑꯗꯨꯗꯤ